ꯑꯩꯈꯣꯏꯅ ꯅꯥꯠꯀꯤ ꯀꯨꯝꯍꯩ ꯍꯥꯏꯔꯒꯗꯤ ꯀꯔꯤ ꯀꯔꯤꯅꯣ ꯍꯥꯏꯔꯗꯤ ꯌꯥꯎꯁꯪ ꯆꯩꯔꯥꯎꯕ ꯂꯥꯏ ꯍꯥꯔꯥꯎꯕ ꯏꯃꯣꯏꯅꯨ ꯑꯁꯦ ꯑꯩꯈꯣꯏ ꯅꯥꯠꯀꯤ ꯀꯨꯝꯍꯩꯅꯤ ꯁꯤꯗꯒꯤꯁꯤꯗ ꯀꯨꯝꯍꯩꯁꯤꯗ ꯑꯩꯈꯣꯏꯗ ꯊꯦꯡꯅꯔꯤꯕ ꯀꯔꯤ ꯀꯔꯤ ꯃꯌꯥꯝꯅ ꯀꯔꯤ ꯑꯩꯈꯣꯏꯒꯤ ꯇꯧꯅꯔꯤꯕ ꯊꯕꯛꯁꯤ ꯌꯥꯎꯁꯪ ꯍꯥꯏꯔꯒ ꯑꯩꯈꯣꯏꯒꯤ ꯃꯥꯒꯤ ꯃꯥꯒꯤ ꯂꯩꯀꯥꯏꯗꯨꯒꯤ ꯑꯣꯏꯅ ꯂꯩꯀꯥꯏꯗꯨꯗ ꯂꯩꯕ ꯅꯨꯄꯤ ꯃꯆꯥ ꯑꯉꯥꯡ ꯃꯆꯥꯁꯤꯡ ꯑꯄꯤꯛꯄꯁꯤꯡ ꯑꯗꯨꯅ ꯌꯨꯝ ꯌꯨꯝꯊꯣꯡ ꯌꯨꯝꯊꯣꯡ ꯆꯠꯇꯨꯅ ꯅꯥꯀꯊꯦꯡ ꯇꯧꯕ ꯄꯩꯁꯥ ꯈꯥꯏꯕ ꯁꯨꯃꯥꯏꯅ ꯇꯧꯋꯦ ꯑꯗꯣ ꯍꯧꯖꯤꯛꯇꯤ ꯂꯝꯄꯥꯛ ꯑꯃꯗ ꯑꯩꯈꯣꯏꯒꯤ ꯂꯝꯄꯥꯛꯇꯨꯗ ꯃꯈꯜ ꯃꯈꯥ ꯀꯌꯥꯒꯤ ꯃꯁꯥꯟꯅ ꯀꯌꯥ ꯁꯥꯟꯅꯗꯅ ꯏꯁꯄꯣꯔꯠꯀꯤ ꯂꯝꯗ ꯈꯨꯃꯥꯡ ꯆꯥꯎꯁꯤꯟꯅꯕ ꯍꯣꯠꯅꯔꯦ ꯌꯥꯎꯁꯪ ꯑꯃ ꯂꯥꯛꯄ ꯃꯇꯝꯗꯁꯨ ꯆꯩꯔꯥꯎꯕ ꯍꯥꯏꯕꯁꯦ ꯀꯩꯅꯣ ꯍꯥꯏ ꯀꯥꯟꯗ ꯑꯩꯈꯣꯏ ꯆꯩꯔꯥꯎꯕꯁꯤꯅ

ꯄꯨꯟꯃꯤꯟꯅꯗꯅ ꯇꯧꯕ ꯑꯩꯈꯣꯏꯒꯤ ꯂꯥꯏ ꯍꯥꯔꯥꯎꯕ ꯑꯩꯈꯣꯏ ꯂꯥꯏ ꯍꯥꯔꯥꯎꯕꯁꯤꯅ ꯑꯩꯈꯣꯏ ꯈꯨꯟꯗꯨꯕꯨ ꯀꯣꯜꯂꯤꯕ ꯏꯄꯥ ꯏꯃꯥꯗꯨꯕꯨ ꯑꯩꯈꯣꯏꯒꯤ ꯆꯍꯤ ꯑꯃꯒꯤ ꯑꯣꯏꯅ ꯈꯨꯔꯨꯝꯖꯕ ꯍꯥꯔꯥꯎꯖꯕ ꯍꯥꯏꯕꯅꯤ ꯁꯤꯗꯒꯤꯁꯤꯗꯁꯨ ꯑꯩꯈꯣꯏ ꯂꯩꯀꯥꯏ ꯈꯨꯟꯗꯨꯗ ꯂꯩꯔꯤꯕ ꯃꯧꯁꯤꯡ ꯅꯍꯥꯁꯤꯡ ꯑꯍꯟꯁꯤꯡ ꯄꯨꯅꯃꯛ ꯂꯥꯏꯒꯤ ꯊꯧꯔꯝ ꯇꯧꯗꯅ ꯑꯩꯈꯣꯏꯒꯤ ꯍꯔꯥꯎ ꯃꯊꯣꯏ ꯀꯥꯕ ꯃꯇꯝꯗꯨꯗ ꯖꯒꯣꯏ ꯁꯥꯗꯅ ꯏꯁꯩ ꯁꯛꯇꯅ ꯃꯈꯜ ꯃꯈꯥ ꯀꯌꯥꯒꯤ ꯊꯕꯛ ꯊꯧꯔꯝ ꯀꯌꯥ ꯄꯥꯡꯊꯣꯛꯇꯅ ꯂꯥꯏ ꯍꯥꯔꯥꯎꯕꯗ ꯁꯔꯨꯛ ꯌꯥꯖꯕ ꯑꯗꯨꯒ ꯏꯃꯣꯏꯅꯨ ꯏꯃꯣꯏꯅꯨꯁꯤꯁꯨ ꯑꯩꯈꯣꯏ ꯌꯨꯝꯒꯤ ꯏꯁꯣꯔ ꯑꯃꯈꯛꯅꯤ ꯃꯁꯤꯁꯨ ꯑꯩꯈꯣꯏꯒꯤ ꯏꯃꯣꯏꯅꯨꯁꯤꯗ ꯀꯠꯀꯗꯕ

ꯆꯥꯃꯤꯟ ꯊꯛꯃꯤꯟꯅꯕꯒꯤ ꯊꯧꯔꯝꯁꯤꯕꯨꯅꯤ ꯑꯩꯈꯣꯏꯅ ꯄꯥꯡꯊꯣꯛꯏꯕꯁꯦ